ꯊꯕꯛ ꯃꯐꯝꯗ ꯊꯣꯛꯄ ꯋꯥꯊꯣꯛꯁꯤꯡ ꯅꯠꯇ꯭ꯔꯒꯅ ꯑꯔꯨꯕ ꯐꯤꯕꯝꯁꯤꯡ ꯊꯦꯡꯅꯕ ꯃꯇꯝꯗ ꯑꯩꯈꯣꯏꯅ ꯑꯍꯥꯟꯕꯗ ꯀꯔꯤ ꯃꯔꯝꯗꯒꯤꯅꯣ ꯀꯔꯤ ꯇꯧꯕꯩꯅꯣ ꯍꯥꯏꯕꯁꯦ ꯑꯩꯈꯣꯏꯅ ꯃꯃꯨꯠꯇꯥꯅ ꯍꯥꯟꯅ ꯅꯩꯅꯒꯅꯤ ꯃꯗꯨ ꯅꯩꯅꯔꯕ ꯃꯇꯨꯡꯗ ꯑꯩꯈꯣꯏ ꯃꯁꯦꯟꯅ ꯊꯣꯛꯏꯕ ꯋꯥꯊꯣꯛꯁꯤꯡ ꯑꯗꯨ ꯍꯦꯟꯗꯟ ꯇꯧꯅꯕ ꯑꯩꯈꯣꯏꯅ ꯍꯣꯠꯅꯒꯅꯤ ꯀꯔꯤꯒꯨꯝꯕ ꯃꯇꯝꯗ ꯑꯩꯈꯣꯏꯅ ꯍꯦꯟꯗꯟ ꯇꯧꯕ ꯉꯝꯗꯕ ꯇꯥꯔꯒꯗꯤ ꯊꯣꯛꯏꯕ ꯊꯧꯗꯣꯛ ꯑꯗꯨꯕꯨ ꯍꯦꯟꯗꯟ ꯇꯧꯕ ꯉꯝꯒꯗꯕ ꯃꯤꯑꯣꯏꯁꯤꯡꯗ ꯑꯩꯈꯣꯏꯅ ꯄꯥꯎ ꯄꯤꯒꯅꯤ ꯈꯨꯗꯝ ꯑꯣꯏꯅ ꯍꯥꯏꯔꯕꯗ ꯑꯩꯈꯣꯏꯅ ꯀꯔꯤꯒꯨꯝꯕ ꯑꯔꯨꯕ ꯐꯤꯕꯝꯗ ꯑꯩꯈꯣꯏꯅ ꯁꯦꯟꯗꯟ ꯇꯧꯕ ꯉꯝꯃꯣꯏ ꯍꯥꯏꯕ ꯇꯥꯔꯒꯗꯤ ꯑꯩꯈꯣꯏꯅ ꯄꯨꯂꯤꯁꯇ ꯄꯥꯎ ꯄꯤꯔꯒ ꯄꯨꯂꯤꯁꯅ ꯃꯈꯣꯏꯒꯤ ꯇꯧꯒꯗꯕ ꯃꯊꯧꯁꯤꯡ ꯑꯗꯨ ꯑꯃꯨꯛ ꯇꯧꯔꯒ ꯄ꯭ꯔꯣꯕ꯭ꯂꯦꯝꯗꯨ ꯁꯨꯃꯥꯏ ꯁꯣꯜꯞ ꯇꯧꯒꯅꯤ ꯈꯜꯂꯤ